ꯑꯩꯈꯣꯏꯒꯤ ꯈꯨꯜꯗꯗꯤꯀꯣ ꯏꯁꯤꯡ ꯐꯪꯗꯕ ꯑꯋꯥꯕ ꯃꯇꯝꯁꯦ ꯑꯗꯨꯒꯨꯝꯕꯗꯤ ꯊꯣꯛꯇꯦꯕꯀꯣ ꯍꯥꯏꯕꯁꯦ ꯃꯤ ꯀꯩꯅꯣ ꯆꯥꯕꯒꯤ ꯏꯁꯤꯡꯁꯦ ꯑꯗꯨꯒꯨꯝꯕꯗꯤ ꯌꯥꯝ ꯂꯩꯕꯅꯤ ꯑꯗꯨ ꯂꯧꯒꯤ ꯑꯣꯏꯅꯗꯤ ꯍꯣꯏ ꯀꯩꯅꯣ ꯃꯥꯔꯁꯀꯤ ꯊꯥꯗꯨꯗ ꯑꯗꯨꯒꯤꯗ ꯃꯦ ꯑꯗꯨꯒꯤ ꯐꯥꯔꯁ ꯋꯤꯛ ꯐꯥꯎꯗꯤ ꯈꯔ ꯋꯥꯕꯗꯤ ꯊꯦꯡꯅꯩꯑꯕꯀꯣ ꯑꯗꯨ ꯈꯛꯅꯤ ꯑꯗꯨ ꯆꯥꯕ ꯈꯣꯏꯒꯤꯗꯤ ꯑꯗꯨꯝ ꯂꯩꯌꯦ ꯍꯥꯏꯕꯁꯦ ꯑꯩꯈꯣꯏ ꯏꯁꯄ꯭ꯔꯤꯡ ꯋꯥꯇꯔꯒꯨꯝꯕ ꯌꯥꯝ ꯂꯩꯕꯅꯤꯅ ꯑꯗꯨꯒꯨꯝꯕ ꯂꯩꯇꯦ ꯑꯗꯨ ꯏꯁꯤꯡ ꯂꯩꯇ꯭ꯔꯗꯤꯀꯣ ꯌꯥꯝ ꯋꯥꯏꯋꯦꯕ ꯑꯗꯨ ꯏꯁꯤꯡꯁꯦ ꯂꯧꯒꯤ ꯍꯧꯖꯤꯛꯁꯨ ꯂꯩꯇ꯭ꯔꯗꯤ ꯃꯤ ꯃꯁꯥ ꯃꯁꯥꯒꯤ ꯀꯩꯅꯣ ꯂꯧꯒꯤ ꯏꯁꯤꯡ ꯊꯝꯅꯤꯡꯉꯥꯏꯒꯤ ꯌꯦꯡꯕ ꯅꯨꯃꯤꯠ ꯈꯨꯗꯤꯡ ꯆꯠꯄꯒꯨꯝꯕ ꯌꯥꯎꯋꯦꯕ ꯑꯗꯨꯗꯤ ꯃꯇꯝ ꯌꯥꯝ ꯃꯥꯡꯉꯦ ꯍꯥꯏꯕꯁꯦ ꯅꯣꯡ ꯆꯨꯗ꯭ꯔꯗꯤ ꯏꯁꯤꯡꯁꯦ ꯀꯩꯅꯣ ꯂꯥꯛꯄꯁꯦ ꯏꯁꯇ꯭ꯔꯤꯝ ꯀꯩꯀꯥ ꯑꯗꯨꯗꯩꯗꯒꯤ ꯂꯧꯊꯣꯛꯄꯁꯦ ꯑꯗꯨꯁꯨ ꯂꯥꯛꯄꯁꯦ ꯌꯥꯝ ꯂꯥꯛꯄꯅꯤꯅ ꯃꯇꯝꯗꯨꯅ ꯐꯖꯅ ꯌꯥꯎꯗꯕꯅꯦꯕ ꯅꯨꯃꯤꯠ ꯑꯃꯗꯨꯗ ꯄꯨꯂꯞ ꯌꯦꯡꯂꯁꯨ ꯅꯨꯃꯤꯠ ꯑꯃꯁꯦ ꯑꯗꯨꯁꯨ ꯁꯐꯤꯁꯦꯟ ꯑꯣꯏꯗꯕ ꯊꯣꯛꯑꯦꯕꯀꯣ ꯑꯗꯨꯅ ꯏꯁꯤꯡ ꯂꯩꯇꯕꯗꯤ ꯌꯥꯝ ꯅꯨꯡꯉꯥꯏꯔꯣꯏ ꯑꯇꯩ ꯀꯩꯅꯣ ꯆꯥꯕꯒꯤ ꯑꯣꯏꯅ ꯂꯩꯇ꯭ꯔꯗꯤꯀꯣ ꯑꯩꯗꯤ ꯊꯦꯡꯅꯗꯕꯅꯤꯅ ꯈꯪꯗ꯭ꯔꯦ ꯑꯗꯨ ꯑꯗꯨꯃꯥꯏ ꯇꯧꯏ